ꯑꯩꯍꯥꯛꯅ ꯌꯨꯝꯗ ꯂꯣꯏꯔꯤꯕ ꯁꯥꯁꯤꯡ ꯑꯁꯤ ꯑꯣꯛ ꯍꯥꯏꯔꯤꯕ ꯁꯥ ꯃꯈꯜꯁꯤꯡ ꯑꯁꯤ ꯂꯣꯏꯖꯩ ꯍꯥꯏꯔꯤꯕ ꯑꯣꯛꯁꯤꯡ ꯑꯁꯤꯒꯤ ꯃꯣꯏꯒꯤ ꯃꯆꯥ ꯄꯣꯛꯄꯒꯤ ꯃꯇꯝ ꯑꯁꯤ ꯑꯣꯛ ꯃꯄꯤꯁꯤꯡ ꯑꯁꯤꯗ ꯃꯆꯥ ꯊꯥꯈ꯭ꯔꯕ ꯃꯇꯨꯡ ꯅꯨꯃꯤꯠ ꯆꯥꯝꯃꯒ ꯇꯔꯥ ꯃꯉꯥꯅꯤ ꯀꯨꯟꯅꯤꯒꯤ ꯃꯇꯨꯡꯗ ꯑꯣꯛ ꯃꯆꯥꯁꯤꯡ ꯑꯁꯤ ꯄꯣꯛꯏ ꯍꯥꯏꯔꯤꯕ ꯑꯣꯛ ꯃꯆꯥꯁꯤꯡ ꯑꯁꯤ ꯃꯆꯥ ꯍꯥꯞꯄ ꯃꯇꯝꯗ ꯑꯐꯕ ꯃꯈꯜꯒꯤ ꯃꯆꯥ ꯈꯜꯂꯒ ꯑꯣꯛ ꯃꯄꯤꯁꯤꯡ ꯑꯁꯤꯗ ꯍꯥꯞꯄꯤ ꯑꯗꯨꯒ ꯑꯣꯛ ꯃꯆꯥꯁꯤꯡ ꯑꯁꯤ ꯌꯥꯝꯅ ꯌꯦꯡꯁꯤꯟꯕꯒꯤ ꯃꯈꯣꯏꯁꯦ ꯆꯦꯛꯁꯤꯟꯕꯒꯤ ꯃꯊꯧ ꯇꯥꯏ ꯑꯣꯛ ꯄꯤꯂꯤꯕ ꯑꯣꯛ ꯃꯆꯥꯁꯤꯡ ꯑꯁꯤ ꯃꯇꯝ ꯆꯥꯅ ꯃꯥꯒꯤ ꯀꯥꯞꯀꯗꯕ ꯍꯤꯗꯥꯛꯁꯤꯡ ꯑꯁꯤ ꯀꯥꯞꯊꯣꯛꯄꯤ ꯑꯗꯨꯒ ꯃꯈꯣꯏꯅ ꯂꯩꯔꯤꯕ ꯃꯐꯝ ꯑꯁꯤꯁꯨ ꯌꯥꯝꯅ ꯂꯨꯅ ꯅꯥꯟꯅ ꯊꯝꯕꯤꯕ ꯇꯉꯥꯏ ꯐꯗꯦ ꯑꯗꯨꯅ ꯃꯇꯝ ꯇꯣꯏꯅ ꯌꯥꯝꯅ ꯇꯣꯏꯅ ꯑꯣꯛ ꯃꯆꯥꯁꯤꯡꯒꯤ ꯂꯩꯐꯝꯁꯤꯡ ꯑꯁꯤ ꯁꯦꯡꯗꯣꯛꯄꯤꯕ ꯑꯃ ꯆꯪꯏ ꯑꯗꯨꯒ ꯌꯥꯝꯅ ꯇꯣꯏꯅ ꯃꯤꯠꯀꯨꯞ ꯈꯨꯗꯤꯡꯒꯤ ꯑꯣꯛ ꯃꯆꯥꯁꯤꯡ ꯑꯁꯤ ꯌꯦꯡꯁꯤꯟꯕꯤꯕꯁꯨ ꯆꯪꯏ